ꯍꯜꯂꯣ ꯁꯥꯔ ꯁꯥꯔ ꯑꯩꯒꯤ ꯏꯟꯅꯔ ꯂꯥꯏꯟ ꯄꯥꯔꯃꯤꯠꯀꯤ ꯑꯩꯁꯦ ꯑꯥꯎꯁꯥꯏꯠ ꯏꯁꯇꯦꯠꯇꯩꯅꯤꯅ ꯏꯟꯅꯔ ꯂꯥꯏꯟ ꯄꯥꯔꯃꯤꯠꯀꯤ ꯑꯃ ꯇꯤꯀꯦꯠ ꯑꯝꯇ ꯂꯧꯖꯒꯦ ꯇꯧꯕ ꯏꯝꯐꯥꯜ ꯏꯌꯥꯔꯄꯣꯠꯇ ꯑꯗꯣ ꯀꯃꯥꯏꯅ ꯀꯔꯤ ꯀꯔꯤ ꯄ꯭ꯔꯣꯁꯦꯁ ꯀꯃꯥꯏꯅ ꯇꯧꯒꯅꯤ ꯑꯗꯨ ꯑꯃꯨꯛꯇꯪ ꯗꯤꯇꯦꯜꯗꯨ ꯑꯝꯇ ꯍꯥꯏꯕꯤꯔꯛꯑꯣ ꯌꯥꯝ ꯊꯒꯠꯆꯔꯤ ꯊꯦꯡꯀ꯭ꯌꯨ ꯁꯥꯔ ꯑꯩ ꯂꯥꯛꯆꯔꯒ ꯏꯟꯐꯣꯝ ꯇꯧꯖꯔꯛꯑꯒꯦ ꯑꯥ ꯊꯦꯡꯀ꯭ꯌꯨ ꯊꯦꯡꯀ꯭ꯌꯨ